ꯑꯩꯈꯣꯏꯅ ꯂꯩꯔꯤꯕ ꯀꯛꯆꯤꯡꯁꯤꯗꯤ ꯀꯩꯅꯣ ꯑꯇꯣꯞꯄ ꯁꯍ꯭ꯔꯁꯤꯡꯗ ꯑꯉꯥꯡ ꯍꯥꯏ ꯁ꯭ꯀꯨꯜ ꯐꯥꯎꯕ ꯇꯝꯕꯒꯤ ꯊꯥꯛꯇꯗꯤ ꯀꯅꯥꯃꯠꯇꯅ ꯑꯌꯥꯝꯕ ꯊꯥꯗꯣꯛꯅꯗꯦ ꯃꯔꯝꯗꯤ ꯀꯔꯤꯒꯤꯅꯣ ꯍꯥꯏꯔ ꯀꯥꯟꯗ ꯀꯛꯆꯤꯡꯗꯗꯤ ꯄ꯭ꯔꯥꯏꯕꯦꯠ ꯑꯃꯁꯨꯡ ꯒꯃꯦꯟꯀꯤ ꯑꯣꯏꯕ ꯑꯐ ꯑꯐꯕ ꯁ꯭ꯀꯨꯜ ꯃꯌꯥꯝ ꯑꯃ ꯂꯩꯕꯅ ꯃꯔꯝ ꯑꯣꯏꯔꯀꯥꯟꯗ ꯀꯅꯥ ꯑꯃꯇ ꯑꯌꯥꯝꯕ ꯊꯣꯛꯇꯦ ꯑꯗꯨꯒ ꯁ꯭ꯀꯨꯜ ꯄ꯭ꯔꯥꯏꯕꯦꯠ ꯁ꯭ꯀꯨꯜꯒꯤ ꯃꯔꯨ ꯑꯣꯏꯅ ꯃꯈꯣꯏꯁꯤꯗꯤ ꯁ꯭ꯀꯨꯜ ꯕꯁ ꯁꯔꯕꯤꯁ ꯑꯃꯗꯤ ꯕꯦꯟ ꯁꯔꯕꯤꯁ ꯃꯔꯥꯡ ꯀꯥꯏꯅ ꯂꯩꯌꯦ ꯑꯗꯨꯅ ꯑꯁꯤꯒꯤ ꯀꯛꯆꯤꯡ ꯍꯥꯏꯔꯤꯕ ꯃꯐꯝꯁꯤꯗꯗꯤ ꯄ꯭꯭ꯔꯥꯏꯃꯥꯔꯤ ꯂꯦꯕꯦꯜ ꯑꯗꯒꯤ ꯍꯥꯏ ꯁ꯭ꯀꯨꯜ ꯂꯦꯕꯦꯜ ꯐꯥꯎꯕꯗ ꯑꯐ ꯑꯐꯕ ꯀ꯭꯭ꯋꯥꯂꯤꯇꯤ ꯂꯩꯕ ꯂꯣꯏꯅꯃꯛ ꯑꯣꯏꯌꯦ ꯈꯨꯗꯣꯡꯆꯥꯗꯕꯁꯨ ꯀꯔꯤꯝꯇ ꯂꯩꯇꯦ